ꯏꯔꯨꯅꯕ ꯁꯦꯝ ꯁꯥꯕ ꯂꯣꯏꯔꯅꯤ ꯁꯦꯝ ꯁꯥꯔꯒ ꯃꯈꯣꯏ ꯄ꯭ꯔꯦꯌꯥꯔ ꯇꯧꯕ ꯆꯠꯈ꯭ꯔꯒ ꯍꯜꯂꯛꯂꯕ ꯃꯇꯨꯡꯗ ꯆꯥꯅ ꯊꯛꯅꯕ ꯁꯦꯝ ꯁꯥꯔꯅꯤ ꯑꯩꯈꯣꯏꯒꯤ ꯁꯥ ꯊꯣꯡꯂꯕ ꯃꯇꯨꯡꯗ ꯊꯣꯡꯂꯅꯤ ꯁꯦꯝ ꯁꯥꯔꯅꯤ ꯃꯈꯣꯏ ꯍꯜꯂꯛꯑꯒ ꯄꯤꯖ ꯄꯤꯊꯛ ꯇꯧꯔꯅꯤ ꯃꯇꯨꯡꯗ